ꯌꯦꯟ ꯉꯥꯅꯨ ꯂꯣꯏꯕꯒꯤ ꯐꯥꯔꯝꯗ ꯌꯦꯟ ꯉꯥꯅꯨ ꯑꯁꯤ ꯅꯤꯡꯊꯤꯅ ꯁꯦꯟꯅꯔꯤ ꯑꯃꯁꯨꯡ ꯇꯥꯊꯤ ꯇꯥꯑꯣꯏꯅ ꯇꯧꯗꯦ ꯍꯥꯏꯕꯁꯤ ꯁꯣꯏꯗꯅ ꯉꯥꯛꯊꯣꯛꯅꯅꯕ ꯄꯥꯝꯕꯩ ꯁꯤꯡ ꯑꯗꯨꯗꯤ ꯑꯁꯤꯅꯤ ꯍꯥꯏꯕꯗꯤ ꯑꯩꯈꯣꯏꯅ ꯂꯣꯏꯔꯤꯕ ꯌꯦꯟ ꯉꯥꯅꯨꯁꯤꯡ ꯑꯗꯨ ꯂꯨꯟꯅ ꯅꯥꯟꯅ ꯊꯝꯕꯤꯕ ꯃꯈꯣꯏꯅ ꯂꯩꯔꯤꯕ ꯃꯐꯝꯁꯤꯡ ꯑꯗꯨ ꯅꯨꯡꯇꯤꯒꯤ ꯁꯦꯡꯗꯣꯛꯄꯤꯕ ꯅꯨꯡꯇꯤꯒꯤꯃꯛ ꯉꯝꯗ꯭ꯔꯕꯁꯨ ꯃꯈꯣꯏꯅ ꯂꯩꯔꯤꯕ ꯃꯐꯝ ꯑꯗꯨ ꯃꯣꯠꯍꯟꯗꯕ ꯑꯃꯗꯤ ꯃꯈꯣꯏꯅ ꯅꯥꯔꯛꯀꯗꯕ ꯃꯁꯥ ꯁꯣꯂꯛꯀꯗꯕꯗꯒꯤ ꯇꯦꯛ ꯀꯦꯌꯔ ꯂꯧꯕꯤꯕ ꯀꯔꯤꯒꯨꯝꯕ ꯌꯦꯟ ꯉꯥꯅꯨꯁꯤꯡ ꯑꯗꯨꯅ ꯅꯥꯔꯛꯄ ꯇꯥꯔꯒꯁꯨ ꯃꯈꯣꯏꯒꯤ ꯃꯔꯝ ꯆꯥꯅ ꯍꯤꯗꯥꯛ ꯄꯤꯕꯤꯕ ꯑꯗꯨꯒ ꯏꯁꯤꯡ ꯄꯤꯊꯛꯄ ꯃꯇꯝꯗ ꯌꯦꯡꯉꯒ ꯄꯤꯊꯛꯄ ꯃꯗꯨꯗꯒꯤ ꯌꯦꯟ ꯉꯥꯅꯨꯁꯤꯡ ꯑꯗꯨꯗ ꯂꯣꯛ ꯊꯨꯡꯕꯅ ꯆꯤꯡꯕ ꯑꯅꯥꯕ ꯀꯌꯥ ꯑꯃ ꯑꯣꯏꯍꯜꯂꯤ ꯑꯗꯨꯗꯒꯤ ꯀꯥꯟꯅꯉꯥꯏꯒꯤꯗꯃꯛꯇ ꯃꯈꯣꯏꯅ ꯆꯥꯔꯤ ꯊꯛꯂꯤꯕ ꯆꯤꯟꯖꯥꯛ ꯈꯨꯗꯤꯡꯃꯛꯇ ꯑꯩꯈꯣꯏꯅ ꯐꯖꯅ ꯇꯦꯛ ꯀꯦꯌꯔ ꯂꯧꯁꯤꯟꯕꯤꯕ ꯌꯦꯡꯁꯤꯟꯕꯤꯕ ꯗꯔꯀꯥꯔ ꯑꯣꯏ ꯃꯈꯣꯏꯅ ꯆꯥꯔꯤ ꯊꯛꯂꯤꯕ ꯑꯗꯨ ꯑꯐꯕ ꯆꯤꯟꯖꯥꯛ ꯄꯤꯖꯕ ꯗꯔꯀꯥꯔ ꯑꯣꯏ ꯍꯥꯏꯕꯗꯤ ꯑꯄꯨꯝ ꯑꯁꯥꯅꯆꯤꯡꯕ ꯄꯤꯖꯔꯣꯏꯗꯕꯅꯤ ꯃꯈꯣꯏꯗ ꯃꯈꯣꯏꯒ ꯆꯥꯟꯅꯕ ꯆꯤꯟꯖꯥꯛ ꯄꯤꯖꯒꯗꯕꯅꯤ ꯑꯗꯨꯒ ꯃꯈꯣꯏꯕꯨ ꯊꯨꯅ ꯆꯥꯎꯅꯉꯥꯏꯒꯤꯗꯃꯛꯇ ꯃꯈꯣꯏꯒꯤ ꯇꯦꯛ ꯀꯦꯌꯔ ꯑꯗꯨ ꯐꯖꯅ ꯂꯧꯕꯤꯕ ꯗꯔꯀꯥꯔ ꯑꯣꯏ ꯃꯈꯣꯏꯅ ꯇꯦꯛ ꯀꯦꯌꯔ ꯂꯧꯕꯤꯗꯕ ꯇꯥꯔꯒꯗꯤ ꯆꯃꯣꯠ ꯆꯃꯣꯠ ꯊꯝꯖꯤꯟꯅꯕ ꯇꯥꯔꯒꯗꯤ ꯃꯗꯨꯗꯒꯤ ꯌꯦꯟ ꯉꯥꯅꯨꯁꯤꯡ ꯑꯗꯨ ꯑꯅꯥꯕ ꯑꯣꯏꯔꯛꯄ ꯌꯥꯏ ꯌꯦꯟ ꯉꯥꯅꯨꯁꯤꯡ ꯑꯗꯨ ꯑꯅꯥꯕ ꯑꯣꯏꯔꯛꯄꯗꯒꯤ ꯑꯀꯣꯏꯕꯗ ꯂꯩꯔꯤꯕ ꯌꯨꯝꯒꯤ ꯃꯤ ꯑꯗꯨꯁꯨ ꯑꯅꯥꯕ ꯄꯣꯛꯂꯛꯄ ꯌꯥꯏ ꯃꯁꯤꯗꯒꯤ ꯀꯥꯟꯅꯉꯥꯏꯒꯤꯗꯃꯛꯇ ꯌꯦꯟ ꯉꯥꯅꯨ ꯑꯃꯗꯤ ꯃꯈꯣꯏꯅ ꯂꯩꯔꯤꯕ ꯃꯐꯝꯁꯤꯡ ꯑꯗꯨ ꯂꯨꯅ ꯅꯥꯟꯅ ꯊꯝꯕ ꯗꯔꯀꯥꯔ ꯑꯣꯏ ꯃꯈꯣꯏꯅ ꯆꯥꯔꯤ ꯊꯥꯛꯂꯤꯕ ꯆꯤꯟꯖꯥꯛ ꯑꯗꯨꯗꯁꯨ ꯑꯩꯈꯣꯏꯅ ꯌꯦꯡꯁꯤꯟꯕ ꯗꯔꯀꯥꯔ ꯑꯣꯏ ꯃꯁꯤ ꯄꯨꯝꯅꯃꯛ ꯑꯩꯈꯣꯏ ꯋꯥꯈꯜ ꯊꯝꯐꯝ ꯊꯣꯛꯑꯦ